ꯃꯥꯅꯤ ꯃꯥꯅꯤ ꯀꯩ ꯄꯥꯝꯕꯤꯕꯅꯣ ꯑꯣ ꯑꯗꯨꯗꯤ ꯀꯩꯅꯣꯝꯃ ꯁꯟꯁ꯭ꯀꯔꯤꯟ ꯈꯇꯪ ꯑꯦꯁ ꯄꯤ ꯑꯦꯐ ꯈꯤꯇꯪ ꯋꯥꯡꯕ ꯁꯟꯁ꯭ꯀꯔꯤꯟ ꯑꯃ ꯇꯩꯕꯤꯔꯣ ꯑꯗꯨꯒ ꯑꯩꯈꯣꯏ ꯁꯟꯁ꯭ꯀꯔꯤꯟ ꯇꯧꯔ ꯀꯥꯟꯗ ꯁꯟꯁ꯭ꯀꯔꯤꯟꯗꯨꯗꯤ ꯀꯥꯂꯦꯟꯅꯤꯅ ꯁꯟꯁ꯭ꯀꯔꯤꯟꯗꯨꯗꯤ ꯇꯩꯗꯕ ꯁꯨꯛꯌꯥ ꯌꯥꯗꯕ ꯄꯣꯠ ꯑꯣꯏꯔꯦꯗꯅ ꯍꯧꯖꯤꯛꯇꯤ ꯑꯗꯨꯒ ꯑꯃꯨꯛ ꯑꯥ ꯍꯥꯏꯕꯤꯌꯨ ꯍꯣꯏ ꯍꯣꯏ ꯑꯗꯨꯅꯤ ꯑꯣ ꯂꯩꯅꯤꯌꯦ ꯑꯗꯨꯁꯨ ꯑꯩꯈꯣꯏ ꯍꯣꯏꯅꯦ ꯑꯗꯨꯁꯨ ꯐꯦꯁ ꯋꯥꯁꯇꯨꯁꯨ ꯈꯤꯇꯪ ꯑꯦꯁ ꯄꯤ ꯑꯦꯐ ꯀꯩꯅꯣ ꯑꯣꯏꯕ ꯑꯗꯨꯒ ꯑꯗꯨꯝ ꯀꯥꯂꯦꯟꯅꯤꯅ ꯈꯤꯇꯪ ꯑꯦꯁ ꯄꯤ ꯑꯦꯐꯇꯣ ꯋꯥꯡꯗ꯭ꯔꯗꯤ ꯅꯨꯡꯉꯥꯏꯔꯣꯏꯕ ꯑꯗꯨꯗꯨꯅ ꯐꯦꯁ ꯋꯥꯁꯅꯦ ꯑꯗꯒꯤ ꯑꯩꯈꯣꯏ ꯁꯟꯁ꯭ꯀꯔꯤꯟꯗꯨꯃꯅꯦ ꯑꯗꯒꯤ ꯀ꯭ꯔꯤꯝꯅꯦ ꯑꯗꯒꯤ ꯀ꯭ꯂꯤꯟꯖꯔ ꯇꯣꯅꯔ ꯀꯩ ꯀꯩꯁꯤꯡꯗꯣ ꯁꯦꯠ ꯑꯣꯏꯅ ꯑꯗꯨꯝ ꯂꯩꯌꯦ ꯑꯗꯣ ꯂꯧꯕꯤꯌꯨ ꯌꯥꯅꯤ ꯄ꯭ꯔꯗꯛꯁꯦ ꯑꯩꯁꯤ ꯄ꯭ꯔꯗꯛꯁꯦ ꯃꯈꯜ ꯃꯔꯤ ꯃꯉꯥ ꯊꯣꯛꯅ ꯂꯩꯕꯅꯣ ꯂꯦꯛꯃꯤꯒꯤꯁꯨ ꯂꯩ ꯂꯣꯇꯁꯀꯤꯁꯨ ꯂꯩ ꯑꯗꯨꯒ ꯑꯩꯈꯣꯏꯒꯤ ꯀꯩꯅꯣꯒ ꯀꯝꯄꯅꯤꯒꯤ ꯑꯣꯏꯕ ꯍꯥꯏꯇꯔꯦꯅꯦꯀꯣ ꯄ꯭ꯔꯣꯕꯦꯗꯥ ꯑꯦꯝꯃꯨꯋꯦꯒ ꯂꯩꯔꯤꯁꯤꯡꯁꯦ ꯁꯤꯒꯨꯝꯕꯒꯤꯁꯨ ꯂꯣꯏ ꯂꯩꯌꯦꯕ ꯑꯗꯨ ꯏꯁꯥꯅ ꯑꯄꯥꯝꯕꯗꯣ ꯀꯔꯤꯗ ꯄꯥꯝꯕꯤꯔꯤꯅꯣꯗꯣ ꯑꯗꯣ ꯑꯣꯐꯔ ꯄ꯭ꯔꯣꯕꯦꯗꯥꯒꯨꯝꯕ ꯑꯣꯏꯔꯒꯅ ꯑꯩꯈꯣꯏ ꯑꯣꯐꯔ ꯈꯔ ꯈꯔ ꯂꯩꯌꯦ ꯑꯗꯨꯒ ꯃꯥꯃꯥꯑꯥꯔꯠꯁꯨ ꯂꯩ ꯃꯥꯃꯥꯑꯥꯔꯠꯇꯁꯨ ꯍꯧꯖꯤꯛ ꯑꯣꯐꯔ ꯈꯤꯇꯪ ꯂꯩꯌꯦꯕ ꯑꯗꯨꯒꯨꯝꯕꯁꯤꯡꯗꯣ ꯀꯔꯝꯕ ꯄꯥꯝꯕꯤꯔꯤꯅꯣꯗꯣ ꯍꯥꯏꯕꯤꯔꯛꯑꯣ ꯑꯣ ꯌꯥꯏꯌꯦ ꯍꯣꯏ ꯂꯩꯌꯦ ꯂꯩꯌꯦ ꯂꯩꯌꯦ ꯂꯩꯌꯦ ꯂꯣꯏ ꯁꯨꯅꯕ ꯂꯩꯌꯦ

ꯊꯣꯏ ꯂꯩꯌꯦ ꯑꯗꯨꯁꯨ ꯂꯩꯅꯤ ꯌꯥꯅꯤ ꯑꯗꯨ ꯀꯔꯤ ꯀꯗꯥꯏꯋꯥꯏꯗꯩ ꯑꯣꯏꯕꯤꯔꯕꯅꯣ ꯂꯥꯛꯄꯤꯒꯗ꯭ꯔ ꯅꯠꯇ꯭ꯔꯒ ꯑꯩꯈꯣꯏꯁꯦ ꯍꯣꯝ ꯗꯤꯂꯤꯕꯔꯤ ꯁꯥꯔꯕꯤꯁ ꯂꯩꯖꯩꯌꯦꯕ

ꯍꯣꯏ ꯌꯥꯏ ꯌꯥꯏꯌꯦ

ꯑꯥ ꯄꯨꯂꯞ ꯑꯣꯏꯅ ꯑꯩꯈꯣꯏꯒꯤ ꯄꯨꯂꯞ ꯀꯝꯕꯣ ꯄꯦꯛ ꯂꯥꯛꯑꯦꯕꯀꯣ ꯑꯗꯨꯃꯥꯏꯅ ꯑꯗꯨ ꯀꯝꯕꯣ ꯄꯦꯛꯇꯣ ꯄꯨꯂꯞ ꯂꯧꯔꯒꯗꯤ ꯑꯣꯐꯔ ꯇꯦꯟ ꯄꯥꯔꯁꯦꯟꯒꯨꯝꯕ ꯑꯣꯐꯔ ꯂꯩꯅꯦꯕ ꯑꯗꯨ ꯇꯣꯉꯥꯟ ꯇꯣꯉꯥꯟ ꯂꯩꯔꯒꯗꯤ ꯂꯦꯛꯃꯤꯒꯤꯗꯤ ꯑꯃꯨꯛ ꯑꯣꯐꯔꯁꯦ ꯂꯩꯇꯕ ꯑꯗꯨ ꯀꯝꯕꯣ ꯑꯣꯏꯅ ꯄꯨꯂꯞ ꯂꯧꯔꯒꯗꯤ ꯇꯦꯟ ꯄꯥꯔꯁꯦꯟ ꯑꯣꯐꯔꯗꯤ ꯂꯩꯕ ꯑꯩꯈꯣꯏꯒꯤ ꯀꯩꯅꯣꯁꯦ ꯍꯧꯖꯤꯛꯀꯤ ꯂꯦꯛꯃꯤꯒꯤꯁꯦ ꯄꯨꯟꯅ ꯀꯝꯕꯣꯗ ꯂꯨꯄꯥ ꯂꯤꯁꯤꯡ ꯑꯃꯒ ꯆꯥꯇꯔꯦꯠ ꯈꯔ ꯍꯦꯟꯅ ꯂꯩꯌꯦꯕꯀꯣ ꯃꯥꯏ ꯑꯦꯝ ꯑꯥꯔ ꯄꯤ ꯄ꯭ꯔꯥꯏꯖꯁꯦ ꯑꯗꯨꯗꯒꯤ ꯇꯦꯟ ꯄꯥꯔꯁꯦꯟ ꯇꯥꯗꯣꯏꯕ ꯑꯗꯨ ꯑꯗꯨꯃꯥꯏ ꯂꯩꯌꯦ ꯑꯥ ꯂꯩꯅꯤ ꯂꯩꯅꯤ ꯂꯩꯌꯦ ꯂꯩꯌꯦ ꯑꯉꯥꯡꯒꯤ ꯑꯍꯣꯏ ꯃꯥꯅꯤ ꯃꯥꯅꯤ ꯑꯗꯨ ꯑꯉꯥꯡꯒꯤꯁꯨ ꯂꯩꯅꯤꯌꯦ ꯑꯉꯥꯡꯒꯤꯁꯨ ꯍꯧꯖꯤꯛ ꯀꯥꯟꯗꯤ ꯑꯅꯧ ꯑꯅꯧꯕ ꯃꯌꯥꯝ ꯂꯩꯔꯃꯤꯅꯀꯣ ꯑꯉꯥꯡꯒꯤꯁꯨ ꯁꯟꯁ꯭ꯀꯔꯤꯟ ꯌꯥꯎꯕ ꯀꯩꯅꯣ ꯑꯣꯏꯕ ꯂꯩꯌꯦꯕ ꯌꯥꯅꯤ ꯑꯗꯨꯝ ꯄꯨꯟꯅ ꯑꯗꯨꯝ ꯄꯦꯛ ꯍꯣꯏ ꯍꯣꯏ ꯌꯥꯅꯤꯌꯦ ꯑꯗꯨꯗꯤ ꯑꯉꯥꯡꯒꯤꯗꯨꯗꯤ ꯑꯉꯥꯡꯒꯤꯗꯨꯁꯨ ꯀꯝꯕꯣ ꯑꯣꯏꯅ ꯄꯨꯂꯞ ꯑꯣꯏꯅ ꯇꯧꯖꯔꯛꯑꯣꯔ ꯑꯣ ꯑꯉꯥꯡꯒꯤꯗꯤ ꯑꯉꯥꯡꯒꯤꯗꯤ ꯄꯥꯎꯗꯔ ꯄꯥꯎꯗꯔ ꯀꯔꯤ ꯀꯔꯥ ꯄꯨꯂꯞ ꯀꯝꯕꯣ ꯂꯥꯛꯑꯅꯦꯕ ꯑꯗꯨꯗꯤ ꯑꯉꯥꯡꯒꯤꯁꯨ ꯑꯗꯨꯝ ꯀꯝꯕꯣ ꯑꯣꯏꯇꯥꯔꯒꯗꯤ ꯑꯩꯈꯣꯏ ꯇꯦꯟ ꯇꯨ ꯐꯤꯐꯇꯤꯟ ꯄꯥꯔꯁꯦꯟ ꯑꯣꯐꯔ ꯂꯩꯖꯩꯌꯦꯕ ꯑꯗꯨꯃꯥꯏꯅ ꯇꯧꯔꯒ ꯑꯗꯨꯗꯤ ꯀꯝꯕꯣꯗꯣ ꯑꯗꯨꯝ ꯁꯥꯔꯛꯑꯒꯦ ꯑꯩ ꯄ꯭ꯔꯥꯏꯁ ꯗꯤꯇꯦꯜ ꯀꯔꯤ ꯀꯔꯥ ꯑꯗꯒꯤ ꯄꯣꯠꯇꯣ ꯏꯁꯥꯅ ꯄꯥꯝꯕꯤꯕꯗꯣ ꯍꯥꯏꯗꯤ ꯁꯥꯏꯖꯇꯣ ꯑꯆꯧꯕ ꯑꯄꯤꯛꯄ ꯂꯩꯕꯅꯤꯅꯀꯣ ꯀꯝꯕꯣꯁꯤꯗꯁꯨ ꯑꯆꯧꯕ ꯑꯄꯤꯛꯄ ꯂꯥꯛꯑꯦꯕ ꯑꯗꯨꯗꯣꯒꯤ ꯀꯩꯅꯣꯗꯣ ꯑꯩꯈꯣꯏ ꯄꯨꯂꯞ ꯑꯣꯏꯅ ꯑꯩ ꯋꯥꯆꯞꯇ ꯀꯩꯅꯣ ꯇꯧꯖꯔꯛꯀꯦꯅꯦ ꯍꯥꯟꯅ ꯍꯥꯏꯐꯦꯠ ꯌꯦꯡꯕꯤꯔꯣ ꯑꯗꯨꯒ ꯑꯦꯗ꯭ꯔꯦꯁ ꯀꯔꯤ ꯀꯔꯥꯗꯣ ꯊꯥꯕꯤꯔꯣ ꯑꯩ ꯗꯤꯂꯤꯕꯔꯤ ꯇꯧꯖꯔꯛꯀꯦ ꯑꯗꯨꯒ ꯑꯗꯨꯝ ꯄꯩꯁꯥꯗꯤ ꯖꯤꯄꯦ ꯑꯗꯨꯝ ꯇꯧꯔꯛꯑꯁꯨ ꯌꯥꯅꯦꯕ ꯑꯗꯨ ꯑꯗꯨꯝ ꯇꯧꯕꯤꯔꯣꯅꯦ ꯑꯗꯨꯃꯥꯏꯅ ꯑꯗꯨꯗꯤ ꯍꯣꯏ ꯍꯣꯏ ꯑꯗꯨꯗꯤ ꯑꯦꯗ꯭ꯔꯦꯁꯇꯨ ꯇꯧꯔꯒ ꯎꯝ ꯍꯣꯏ ꯍꯣꯏ ꯑꯥ ꯐꯅꯤ ꯐꯅꯤ